ꯇꯦꯛꯅꯣꯂꯣꯖꯤꯅ ꯇ꯭ꯔꯥꯟꯁꯄꯣꯔꯇꯦꯁꯟ ꯏꯟꯗꯁꯇ꯭ꯔꯤꯗ ꯑꯗꯨꯛꯀꯤ ꯃꯇꯤꯛ ꯀꯥꯟꯅꯕ ꯃꯇꯦꯡ ꯄꯤ ꯀꯔꯝꯅ ꯄꯤꯒꯦ ꯍꯥꯏꯕ ꯃꯇꯝꯗ ꯑꯩꯈꯣꯏꯅ ꯇ꯭ꯔꯦꯟ ꯇꯤꯛꯀꯦꯠ ꯀꯛꯄꯥ ꯐ꯭ꯂꯥꯏꯠ ꯇꯤꯛꯀꯦꯠ ꯀꯛꯄ ꯃꯇꯝꯗ ꯑꯩꯈꯣꯏꯅ ꯃꯐꯝꯗꯨꯗ ꯑꯃꯨꯛ ꯆꯠꯂꯒ ꯇꯤꯛꯀꯦꯠ ꯀꯛꯅꯔꯨꯗ꯭ꯔꯒꯁꯨ ꯑꯩꯈꯣꯏꯒꯤ ꯑꯣꯟꯂꯥꯏꯟꯗ ꯇ꯭ꯔꯦꯟꯒꯤ ꯇꯤꯛꯀꯦꯠ ꯐ꯭ꯂꯥꯏꯠꯀꯤ ꯇꯤꯛꯀꯦꯠ ꯑꯗꯨꯝ ꯀꯛꯄ ꯌꯥꯔꯦ ꯍꯥꯏꯔꯤꯕꯁꯤ ꯑꯁꯤꯅ ꯑꯩꯈꯣꯏ ꯃꯤꯑꯣꯏꯕꯗ ꯑꯩꯈꯣꯏꯅ ꯆꯠꯇꯅ ꯃꯇꯝ ꯃꯥꯡꯍꯟꯗ꯭ꯔꯦ ꯑꯗꯒꯤ ꯊꯕꯛ ꯑꯃꯗ ꯑꯩꯈꯣꯏꯅ ꯃꯇꯝ ꯑꯃꯠꯇꯗ ꯊꯕꯛ ꯑꯅꯤꯃꯛ ꯄꯥꯡꯊꯣꯛꯄ ꯌꯥꯔꯦ ꯃꯔꯝ ꯑꯁꯤꯅ ꯇꯦꯛꯅꯣꯂꯣꯖꯤꯅ ꯑꯩꯈꯣꯏꯒꯤ ꯇ꯭ꯔꯥꯟꯁꯄꯣꯔꯇꯦꯁꯟꯗ ꯑꯗꯨꯛꯀꯤ ꯃꯇꯤꯛ ꯀꯥꯟꯅꯕ ꯄꯤ ꯑꯗꯨꯅ ꯇ꯭ꯔꯥꯟꯁꯄꯣꯔꯇꯦꯁꯟ ꯃꯇꯝ ꯃꯇꯝꯒꯤ ꯃꯇꯨꯡ ꯏꯟꯅ ꯆꯥꯎꯈꯠꯂꯛꯄꯒꯤ ꯃꯇꯨꯡ ꯏꯟꯅ ꯑꯩꯈꯣꯏꯅ ꯇꯤꯛꯀꯦꯠ ꯀꯛꯄ ꯑꯁꯤꯅ ꯑꯩꯈꯣꯏꯅ ꯑꯣꯟꯂꯥꯏꯟꯗ ꯇꯤꯛꯀꯦꯠ ꯀꯛꯄ ꯌꯥꯍꯟꯕꯁꯤꯅ ꯃꯔꯝ ꯑꯣꯏꯔꯀꯥꯟꯗ ꯑꯩꯈꯣꯏ ꯃꯤꯑꯣꯏꯕꯁꯤꯡꯁꯤꯗ ꯃꯇꯝ ꯏꯆꯪ ꯆꯪꯍꯟꯗꯅ ꯑꯗꯒꯤ ꯑꯩꯈꯣꯏꯅ ꯂꯦꯕ꯭ꯔ ꯌꯥꯝ ꯊꯥꯗꯗꯅ ꯑꯇꯦꯟꯕ ꯃꯇꯝꯒꯤ ꯃꯅꯨꯡꯗ ꯊꯕꯛ ꯈꯨꯗꯤꯡꯃꯛ ꯐꯖꯅ ꯅꯤꯡꯊꯤꯅ ꯄꯥꯡꯊꯣꯛꯄ ꯉꯝꯍꯜꯂꯦ ꯃꯔꯝ ꯑꯁꯤꯅ ꯇꯦꯛꯅꯣꯂꯣꯖꯤꯅ ꯆꯥꯎꯈꯠꯂꯛꯏꯕꯃꯈꯩ ꯑꯩꯈꯣꯏꯒꯤ ꯁꯣꯁꯥꯏꯇꯤ ꯁꯃꯥꯖꯁꯤꯗ ꯇꯔꯥꯟꯁꯄꯣꯔꯇꯦꯁꯟꯗ ꯇ꯭ꯔꯥꯟꯁꯄꯣꯔꯇꯦꯁꯟꯒꯤ ꯍꯤꯔꯝ ꯈꯨꯗꯤꯡꯃꯛꯇ ꯕꯁ ꯇꯤꯛꯀꯦꯠ ꯀꯛꯄ ꯑꯣꯏꯔꯣ ꯐ꯭ꯂꯥꯏꯠꯀꯤ ꯑꯣꯏꯔꯣ ꯇ꯭ꯔꯦꯟꯒꯤ ꯑꯣꯏꯔꯣ ꯇ꯭ꯔꯥꯟꯁꯄꯣꯔꯇꯦꯁꯟꯒ ꯃꯔꯤꯂꯩꯅꯕ ꯑꯦꯞꯁ ꯈꯨꯗꯤꯡꯃꯛꯇ ꯑꯩꯈꯣꯏꯅ ꯇꯤꯛꯀꯦꯠꯁꯤꯡꯁꯤ ꯃꯇꯝ ꯆꯪꯍꯟꯗꯅ ꯏꯔꯥꯏ ꯂꯥꯏꯅ ꯀꯛꯄ ꯉꯝꯍꯟꯕꯁꯤꯅ ꯃꯔꯝ ꯑꯣꯏꯔꯀꯥꯟꯗ ꯊꯕꯛ ꯈꯨꯗꯤꯡꯃꯛꯇ ꯃꯥꯡꯖꯤꯜ ꯊꯥꯍꯜꯂꯤ ꯑꯃꯗꯤ ꯑꯩꯈꯣꯏꯅ ꯀꯔꯤꯒꯨꯝꯕ ꯇꯧꯒꯦ ꯍꯥꯏꯅ ꯅꯤꯡꯏꯕ ꯊꯕꯛ ꯈꯨꯗꯤꯡꯃꯛ ꯃꯌꯦꯛ ꯁꯦꯡꯅ ꯃꯇꯝ ꯆꯪꯗꯅ ꯄꯥꯡꯊꯣꯛꯄ ꯉꯝꯍꯜꯂꯤ ꯃꯔꯝ ꯑꯁꯤꯅ ꯇꯦꯛꯅꯣꯂꯣꯖꯤ ꯍꯥꯏꯕꯁꯦ ꯑꯩꯈꯣꯏ ꯃꯤꯑꯣꯏꯕꯗ ꯑꯗꯨꯛꯀꯤ ꯃꯇꯤꯛ ꯀꯥꯟꯅꯍꯟꯕ ꯑꯃꯗꯤ ꯍꯤꯔꯝ ꯈꯨꯗꯤꯡꯃꯛꯇ ꯆꯥꯎꯈꯠꯄꯒꯤ ꯂꯝꯖꯦꯟ ꯇꯥꯟꯅꯕ ꯃꯇꯝꯗ ꯇꯦꯛꯅꯣꯂꯣꯖꯤꯅ ꯁꯥꯏꯟꯁꯅ ꯄꯨꯊꯣꯔꯛꯏꯕ ꯑꯗꯨꯒꯨꯝꯕ ꯁꯥꯏꯟꯁ ꯑꯃꯁꯨꯡ ꯇꯦꯛꯅꯣꯂꯣꯖꯤ ꯑꯅꯤ ꯑꯁꯦ ꯑꯗꯨꯛꯀꯤ ꯃꯇꯤꯛ ꯑꯩꯈꯣꯏꯅ ꯇꯨꯅ ꯆꯠꯃꯤꯟꯅꯔꯤꯕꯃꯈꯩ ꯑꯩꯈꯣꯏꯒꯤ ꯂꯩꯕꯥꯛ ꯑꯃ ꯆꯥꯎꯈꯠꯄꯗꯁꯨ ꯑꯗꯨꯛꯀꯤ ꯃꯇꯤꯛ ꯑꯆꯧꯕ ꯊꯧꯗꯥꯡ ꯂꯧꯏ ꯃꯔꯝ ꯑꯁꯤꯅ ꯇꯦꯛꯅꯣꯂꯣꯖꯤꯅ ꯇ꯭ꯔꯥꯟꯁꯄꯣꯔꯇꯦꯁꯟꯗꯁꯨ ꯑꯉꯝꯕ ꯃꯇꯦꯡ ꯑꯩꯈꯣꯏꯒꯤ ꯍꯥꯏꯂꯤ ꯂꯦꯕꯦꯜꯗ ꯑꯩꯈꯣꯏ ꯀꯥꯟꯅꯕ ꯐꯪꯍꯜꯂꯤ ꯑꯗꯨꯅ ꯇꯦꯛꯅꯣꯂꯣꯖꯤ ꯆꯥꯎꯈꯠꯂꯤꯕꯃꯈꯩ ꯑꯩꯈꯣꯏꯅ ꯍꯤꯔꯝ ꯈꯨꯗꯤꯡꯃꯛꯇ ꯆꯥꯎꯈꯠꯇꯅ ꯑꯐꯕ ꯈꯨꯟꯅꯥꯏ ꯑꯃ ꯑꯣꯏꯅꯕ ꯍꯣꯠꯅꯕꯗ ꯇꯦꯛꯅꯣꯂꯣꯖꯤꯒꯤ ꯑꯆꯧꯕ ꯊꯧꯗꯥꯡ ꯂꯩ ꯍꯥꯏꯖꯅꯤꯡꯏ